ꯃꯅꯤꯄꯨꯔꯤꯗ ꯐꯤꯂꯝ ꯏꯁꯇꯥꯔ ꯐꯤꯂꯝ ꯑꯦꯛꯇ꯭ꯔꯦꯁ ꯃꯌꯥꯝ ꯑꯃ ꯂꯩꯔꯤ ꯃꯌꯥꯝ ꯃꯔꯛꯇꯨꯗ ꯑꯩꯅ ꯈ꯭ꯋꯥꯏꯗꯒꯤ ꯍꯦꯟꯅ ꯈꯣꯏꯗꯥꯖꯕꯗꯤ ꯃꯈꯣꯏꯒꯤ ꯃꯑꯣꯡ ꯃꯇꯧꯗ ꯌꯥꯝꯅ ꯄꯨꯛꯅꯤꯡ ꯍꯨꯅ ꯅꯨꯡꯁꯤꯕ ꯑꯃꯗꯤ ꯍꯔꯥꯎꯕ ꯃꯈꯣꯏꯅ ꯇꯧꯊꯣꯔꯛꯄꯗ ꯌꯦꯡꯕꯗꯨ ꯌꯦꯡꯕ ꯅꯨꯡꯉꯥꯏꯕ ꯍꯥꯏꯔꯒꯗꯤ ꯕꯣꯅꯤ ꯑꯃꯁꯨꯡ ꯕꯂꯥꯅꯤ ꯁꯝꯅ ꯃꯈꯣꯏꯅ ꯑꯣꯏꯅ ꯃꯅꯤꯄꯨꯔꯒꯤ ꯐꯤꯂꯝ ꯏꯟꯗꯁꯇ꯭ꯔꯤꯁꯤꯗ ꯐꯤꯂꯝ ꯀꯌꯥ ꯑꯃ ꯀꯨꯝꯈ꯭ꯔꯦ ꯃꯈꯣꯏ ꯃꯔꯛꯁꯤꯡꯗꯒꯤ ꯑꯩꯕꯨ ꯃꯣꯇꯤꯕꯦꯠ ꯇꯧꯕꯤꯗꯨꯅ ꯌꯥꯝ ꯊꯤꯅ ꯅꯨꯡꯉꯥꯏꯕ ꯇꯥꯟꯖꯥ ꯐꯤꯂꯝ ꯑꯅꯤꯈꯛ ꯍꯥꯏꯌꯨ ꯍꯥꯏꯔꯕꯗꯤ ꯌꯥꯏꯁꯀꯨꯜꯒꯤ ꯄꯥꯈꯪ ꯑꯉꯥꯎꯕ ꯑꯃꯗꯤ ꯊꯕꯥꯇꯣꯟꯅꯤ ꯑꯩꯈꯣꯏꯅ ꯌꯥꯏꯁꯀꯨꯜꯒꯤ ꯄꯥꯈꯪ ꯑꯉꯥꯎꯕꯗ ꯑꯩꯈꯣꯏꯅ ꯕꯣꯅꯤꯁꯦ ꯑꯩꯅ ꯌꯥꯝ ꯊꯤꯅ ꯀꯂꯛꯈꯤꯕ ꯌꯥꯝ ꯊꯤꯅ ꯄꯥꯝꯈꯤꯕ ꯃꯥꯒꯤ ꯀꯥꯔꯦꯛꯇꯔ ꯑꯃ ꯑꯣꯏ ꯃꯔꯝꯗꯤ ꯃꯈꯣꯏꯅ ꯍꯥꯟꯅ ꯅꯕꯣꯗꯤꯌꯥꯗꯒꯤ ꯍꯧꯔꯛꯈꯤ ꯌꯥꯝ ꯊꯤꯅ ꯒ꯭ꯌꯥꯟ ꯇꯥꯅ ꯍꯧꯔꯛꯈꯤ ꯑꯗꯨꯒ ꯃꯥꯁꯦ ꯃꯈꯣꯏꯒꯤ ꯃꯃꯥ ꯃꯄꯥꯅ ꯃꯥꯕꯨ ꯐ꯭ꯌꯨꯆꯔꯁꯦ ꯌꯥꯝ ꯊꯤꯅ ꯕ꯭ꯔꯥꯏꯠ ꯑꯣꯏꯅ ꯎꯏ ꯑꯗꯨꯕꯨ ꯃꯃꯥꯟꯅꯕ ꯁꯪꯒ ꯈꯔ ꯇꯤꯟꯅꯔꯨꯕꯗꯒꯤ ꯑꯗꯨꯕꯨ ꯑꯗꯨꯒ ꯅꯨꯄꯤ ꯑꯉꯥꯡꯒꯤ ꯋꯥꯈꯜꯗ ꯏꯄꯥꯛꯇ ꯇꯥꯎꯔꯨꯕꯗꯒꯤ ꯃꯥꯅ ꯋꯥꯈꯜꯁꯦ ꯑꯇꯣꯞꯄ ꯑꯃ ꯄꯨꯔꯥ ꯗꯤꯁꯇ꯭ꯔꯦꯛ ꯇꯧꯈꯤꯗꯅ ꯃꯥꯁꯦ ꯂꯥꯏꯔꯤꯛ ꯂꯥꯏꯁꯨꯒꯤ ꯋꯥꯈꯜꯁꯤ ꯀꯥꯎꯊꯣꯛꯈꯤꯗꯅ ꯍꯨꯖꯤꯛꯀꯤ ꯅꯨꯄꯤꯁꯤꯒꯤ ꯋꯥꯈꯜꯁꯤꯗ ꯂꯨꯞꯄꯒ ꯃꯃꯥ ꯃꯄꯥꯅ ꯍꯥꯏꯕꯁꯤ ꯑꯃꯇ ꯇꯥꯈꯤꯗꯦ ꯑꯗꯨꯗ ꯃꯥꯅ ꯅꯣꯡꯃꯗꯤ ꯅꯨꯄꯤꯗꯨꯒꯤ ꯃꯥꯕꯨ ꯊꯤꯅ ꯆꯩꯔꯛꯏ ꯑꯗꯨꯒꯤ ꯁꯥꯊꯤ ꯁꯥꯊꯤꯕ ꯃꯌꯨꯝꯗ ꯃꯌꯨꯝ ꯒꯤ ꯃꯃꯥ ꯃꯄꯥ ꯄꯜꯂꯒꯕꯨ ꯆꯩꯔꯛꯈꯤ ꯑꯗꯨꯗ ꯃꯥꯅ ꯅꯣꯡꯃꯗꯤ ꯑꯩꯗꯤ ꯍꯣꯠꯅꯗꯕ ꯌꯥꯗꯦ ꯈꯟꯗꯨꯅ ꯃꯥꯅ ꯑꯍꯤꯡ ꯑꯃ ꯃꯥꯅ ꯂꯥꯏꯔꯤꯛ ꯄꯥꯔꯒ ꯃꯃꯥ ꯃꯄꯥꯕꯨ ꯅꯣꯡꯃꯗꯤ ꯑꯩ ꯁꯤ ꯇꯧꯕ ꯉꯝꯃꯤ ꯑꯩ ꯒ꯭ꯌꯥꯟ ꯇꯥꯏ ꯍꯥꯏꯕꯁꯤ ꯎꯠꯀꯦ ꯍꯥꯏꯗꯨꯅ ꯃꯥꯅ ꯂꯥꯏꯔꯤꯛ ꯀꯌꯥ ꯀꯌꯥ ꯍꯣꯠꯅꯗꯨꯅ ꯃꯇꯝ ꯀꯌꯥ ꯆꯪꯗꯨꯅ ꯃꯥꯅ ꯅꯣꯡꯃꯗꯤ ꯃꯥꯅ ꯑꯥꯏ ꯑꯦ ꯑꯦꯁ ꯑꯣꯏꯔꯛꯈꯤ ꯑꯗꯨꯗꯨꯅꯤ ꯑꯗꯨ ꯑꯦꯛꯇ꯭ꯔꯦꯁꯁꯤꯁꯨ ꯑꯩ ꯌꯥꯝ ꯊꯤꯅ ꯄꯥꯝꯃꯦ ꯃꯔꯝꯗꯤ ꯃꯥꯅ ꯍꯧꯖꯤꯛꯀꯤ ꯃꯅꯤꯋꯨꯗꯀꯤ ꯑꯣꯏꯅ ꯀꯩ ꯁꯣꯁꯦꯜ ꯑꯦꯛꯇꯤꯕꯤꯇꯤ ꯑꯣꯏꯒꯦꯔꯥ ꯑꯗꯒꯤ ꯃꯅꯤꯄꯨꯔꯒꯤ ꯑꯦꯅꯤ ꯊꯕꯛ ꯊꯧꯔꯝ ꯀꯩꯀꯥꯗꯁꯨ ꯃꯥꯅ ꯂꯣꯏꯅ ꯌꯥꯎꯁꯜꯂꯦ ꯃꯅꯤꯄꯨꯔ ꯐꯤꯂꯝꯗ ꯈꯛꯇ ꯅꯠꯇꯅ ꯃꯅꯤꯄꯨꯔꯒꯤ ꯆꯥꯎꯈꯠ ꯊꯧꯔꯥꯡ ꯀꯌꯥꯗꯁꯨ ꯃꯥꯅ ꯂꯨꯆꯤꯡ ꯄꯨꯔꯦꯜ ꯑꯣꯏꯕꯤꯗꯨꯅ ꯃꯥꯅ ꯑꯗꯨꯝ ꯌꯥꯎꯋꯦ ꯁꯤꯁꯤ ꯑꯩꯅ ꯌꯥꯝ ꯊꯤꯅ ꯄꯥꯝꯖꯕ ꯀꯔꯦꯛꯇꯔ ꯑꯅꯤꯈꯛꯀꯤ ꯃꯔꯝꯗ ꯍꯥꯏꯌꯨ ꯍꯥꯏꯔꯒꯗꯤ